ꯍꯣꯏ ꯃꯥꯅꯦ ꯑꯥ ꯑꯩꯗꯣ ꯁꯣꯝꯗ ꯊꯕꯛ ꯑꯃ ꯆꯠꯊꯣꯛꯏꯕꯀꯣ ꯃꯣꯏ ꯑꯇꯩꯕꯨꯗꯤ ꯍꯣꯇꯦꯜꯗ ꯂꯩꯕꯁꯨ ꯌꯥꯎꯕꯅꯦ ꯑꯗꯣ ꯊꯕꯛ ꯀꯩꯀ ꯆꯠꯅꯒꯤꯕꯁꯨ ꯌꯥꯎꯕꯅꯦꯕ ꯑꯩꯁꯦ ꯉꯥꯏꯍꯥꯛꯇꯤ ꯋꯥꯠꯂꯤꯌꯦ

ꯑꯣ ꯃꯃꯥꯡ ꯂꯩꯀꯥꯏꯗꯒꯤ ꯑꯗꯨꯝ ꯐꯥꯎꯗꯔꯛꯄ ꯌꯥꯕꯅꯦ ꯁꯣꯝꯗ ꯑꯣ ꯍꯥꯏꯌꯦ ꯀꯔꯤ ꯀꯔꯤ ꯆꯥꯁꯦ ꯍꯥꯏꯅꯣ ꯍꯣꯏ ꯍꯣꯏ ꯌꯥꯏꯌꯦ ꯉꯥꯅ ꯉꯥꯅ ꯍꯦꯟꯅꯁꯨ ꯅꯨꯡꯉꯥꯏꯅꯤ ꯆꯥꯕꯗ ꯌꯥꯏ ꯑꯗꯣ ꯑꯩꯈꯣꯏ ꯂꯩꯀꯥꯏꯒꯤꯁꯨ ꯈꯔ ꯈꯥꯏꯒꯠꯅꯔꯒ ꯗꯣꯅꯦꯠ ꯈꯔꯗꯤ ꯇꯧꯈ꯭ꯔꯕꯅꯦꯕꯀꯣ ꯃꯃꯥꯡꯗ ꯑꯗꯣ ꯍꯨꯖꯤꯛ ꯋꯤꯟꯇꯔ ꯆꯪꯉꯑꯕꯅꯤꯅ ꯃꯌꯥꯝ ꯂꯩꯗꯅ ꯑꯉꯥꯡ ꯀꯩꯀ ꯑꯍꯟ ꯀꯩꯀ ꯐꯤꯔꯣꯟꯗꯣ ꯐꯖꯅ ꯋꯤꯟꯇꯔꯒꯤ ꯑꯊꯥꯕ ꯀꯩꯀ ꯂꯩꯔꯝꯗꯕ ꯌꯥꯎꯔꯝꯒꯅꯤꯌꯦ ꯑꯗꯨꯒꯨꯝꯕꯗꯨꯗ ꯑꯣꯏꯅ ꯗꯣꯅꯦꯠ ꯇꯧꯁꯦꯕ ꯍꯣꯏ ꯌꯥꯏꯌꯦ ꯂꯥꯟꯁꯦ ꯈꯪꯗꯦꯗ ꯑꯃꯨꯛꯁꯨ ꯐꯕ ꯃꯥꯜꯂꯤ ꯑꯃꯨꯛꯁꯨ ꯑꯃꯨꯛ ꯁꯤꯔꯝꯃꯦꯒ ꯈꯣꯠꯂꯝꯃꯦꯒ ꯄꯪꯇꯧꯗ ꯇꯧꯋꯤ ꯍꯣꯏ ꯇꯧꯋꯦ ꯑꯗꯨꯅꯦ ꯉꯁꯥꯏꯁꯨ ꯁꯤꯡꯖꯃꯩꯗ ꯏꯔꯥꯝ ꯊꯣꯛꯑꯦ ꯍꯥꯏꯕ ꯊꯦꯡꯅꯔꯛꯇꯕ꯭ꯔ ꯑꯗꯣ ꯅꯪ ꯍꯣꯔꯦꯟ ꯄꯨꯟꯁꯦ ꯍꯥꯏꯗꯣ ꯀꯩꯅꯣꯗꯤ ꯊꯣꯏꯕꯗꯤ ꯌꯨꯝꯗ ꯂꯩꯔꯝꯃꯗꯤ ꯃꯥꯒ ꯂꯩꯃꯤꯟꯅꯔꯝꯃꯣ ꯑꯩꯁꯨ ꯍꯂꯛꯇꯣꯔꯦ ꯍꯣꯏ ꯑꯗꯨꯗꯤ ꯑꯩ ꯍꯜꯂꯛꯑꯒ ꯄꯥꯎ ꯐꯥꯎꯔꯛꯑꯒꯦꯀꯣ ꯆꯥꯛ ꯌꯥꯎꯗꯣꯏꯔꯕ ꯑꯣ ꯍꯣꯏ ꯍꯣꯏ ꯐꯖꯅ ꯃꯗꯨ ꯂꯥꯡꯉꯒꯦ ꯎꯝ ꯎꯝ